ꯍꯜꯂꯣ ꯑꯧ ꯇꯥꯃꯣ ꯇꯥꯛꯄꯤꯌꯨ ꯀꯩꯅꯣꯅꯦ ꯀꯩꯅꯣ ꯈꯣꯝꯖꯣꯝ ꯄꯔꯕꯒꯤ ꯃꯇꯥꯡꯗꯨꯅꯦ ꯑꯗꯨ ꯑꯗꯨ ꯑꯗꯨ ꯍꯥꯏꯕꯤꯌꯨ ꯑꯩ ꯑꯣ ꯑꯗꯨꯒꯤ ꯃꯇꯥꯡꯗꯨ ꯑꯗꯨ ꯑꯗꯨꯒꯤ ꯃꯇꯥꯡꯗꯨ ꯈꯔ ꯑꯣꯖꯥꯒ ꯈꯔ ꯈꯟꯅꯅꯤꯡꯕ ꯑꯗꯨꯒꯤꯅꯤ ꯑꯗꯨ ꯑꯩ ꯍꯂꯣ ꯑꯗꯨ ꯀꯩ ꯑꯣ ꯀꯩꯅꯣꯅꯤ ꯐꯣꯟꯗ ꯇꯧ ꯐꯣꯟꯗ ꯑꯗꯨꯝ ꯁꯥꯅꯔꯁꯦ ꯐꯣꯟꯗ ꯐꯣꯟꯗꯨ ꯑꯗꯨ ꯈꯣꯡꯖꯣꯝ ꯄꯔꯚꯒꯤ ꯃꯇꯥꯡꯗꯣ ꯑꯗꯨꯏ ꯃꯇꯥꯡꯗꯨꯗ ꯑꯣꯖꯥꯅ ꯇꯥꯃꯣꯅ ꯈꯪꯕ ꯀꯩꯀꯩ ꯂꯩꯒꯦꯗꯨ ꯍꯥꯏꯐꯦꯠꯇ ꯍꯥꯏꯐꯦꯠꯇ ꯇꯥꯛꯄꯤꯔꯛꯄ ꯌꯥꯒꯗ꯭ꯔꯣ ꯎꯝ ꯑꯧ ꯈꯣꯡꯖꯝ ꯄꯔꯕꯒꯤ ꯑꯧ ꯈꯣꯡꯖꯝ ꯄꯔꯕꯒꯤ ꯎꯝ ꯎꯝ ꯎꯝ ꯑꯥ ꯑꯧ ꯑꯧ ꯎꯝ ꯑꯧ ꯎꯝ

ꯑꯥ ꯍꯣꯏ ꯍꯣꯏ ꯑꯣ ꯌꯥꯝ ꯌꯥꯝ ꯅꯨꯡꯉꯥꯏꯖꯔꯦ ꯑꯩꯅ ꯅꯍꯥꯟꯒꯩ ꯑꯗꯨ ꯈꯪꯕꯨ ꯈꯪꯉꯨꯗꯦ ꯈꯣꯡꯖꯣꯝ ꯄꯔꯕ ꯍꯥꯏꯔꯒ ꯑꯩꯗꯤ ꯊꯥꯡꯒ ꯃꯥꯡꯒꯣꯜꯖꯥꯎ ꯍꯣꯏꯒꯤ ꯚꯥꯞꯇ ꯁꯨꯝ ꯄꯨꯔꯒ ꯂꯩꯕ ꯑꯗꯨꯗ ꯑꯗꯣ ꯉꯁꯤꯗꯤ ꯑꯁꯦꯡꯕꯗꯨ ꯈꯪꯉꯝꯅꯤꯅ ꯌꯥꯝ ꯅꯨꯡꯉꯥꯏꯖꯔꯦ ꯌꯥꯝꯅ ꯊꯦꯡ ꯌꯨ ꯊꯦꯡ ꯌꯨ ꯎꯝ